ꯍꯦꯜꯂꯣ ꯁꯤꯁꯦ ꯃꯤꯠ ꯖꯣꯟꯒꯤ ꯀꯦꯐꯦ ꯑꯣꯏꯕꯤꯔꯕꯣ ꯑꯩꯅ ꯅꯍꯥꯟꯃꯨꯛ ꯑꯆꯥꯄꯣꯠ ꯈꯔ ꯑꯣꯔꯗꯔ ꯇꯧꯈꯤꯕꯗꯣ ꯈꯔ ꯍꯦꯟꯒꯠꯄꯤꯌꯣ ꯑꯩꯅ ꯃꯣꯃꯣ ꯄ꯭ꯂꯦꯠ ꯑꯍꯨꯝ ꯑꯣꯔꯗꯔ ꯇꯧꯕꯗꯣ ꯃꯣꯃꯣ ꯄ꯭ꯂꯦꯠ ꯑꯅꯤꯃꯨꯛ ꯈꯔ ꯍꯦꯟꯒꯠꯄꯤꯌꯣ ꯑꯩꯅ ꯆꯧ ꯄ꯭ꯂꯦꯠ ꯃꯉꯥ ꯑꯣꯔꯗꯔ ꯇꯧꯕꯗꯣ ꯑꯅꯤꯃꯨꯛ ꯈꯔ ꯍꯦꯟꯒꯠꯄꯤꯌꯣ ꯑꯗꯩꯗꯤ ꯆꯤꯛꯀꯟ ꯂꯣꯂꯤꯄꯣꯞ ꯑꯍꯨꯝ ꯑꯣꯔꯗꯔ ꯇꯧꯖꯕꯗꯣ ꯃꯉꯥꯃꯨꯛ ꯈꯔ ꯍꯦꯟꯒꯠꯄꯤꯌꯣ ꯑꯗꯩꯗꯤ ꯑꯩꯅ ꯃꯤꯜꯛ ꯁꯦꯛꯀ ꯏꯁꯇ꯭ꯔꯣꯕꯦꯔꯤ ꯁꯦꯛꯀ ꯕꯅꯥꯅꯥ ꯁꯦꯛꯀ ꯑꯩꯅ ꯑꯣꯔꯗꯔ ꯇꯧꯖꯕꯗꯣ ꯑꯗꯨꯗꯣ ꯃꯉꯥꯃꯨꯛ ꯃꯉꯥꯃꯨꯛ ꯈꯔ ꯍꯦꯟꯒꯠꯄꯤꯌꯣ ꯑꯩꯅ ꯑꯆꯥꯄꯣꯠ ꯈꯔ ꯑꯣꯔꯗꯔ ꯇꯧꯈꯤꯕꯁꯤꯡꯗꯣ ꯑꯗꯨ ꯂꯣꯏꯅꯃꯛꯇꯣ ꯃꯔꯤꯔꯥ ꯑꯍꯨꯝꯂꯥ ꯃꯉꯥꯔꯥ ꯈꯔ ꯍꯦꯟꯒꯠꯄꯤꯌꯣ ꯑꯗꯨꯒ ꯄꯣꯠꯇꯣ ꯍꯦꯟꯒꯠꯄ ꯂꯣꯏꯔꯒ ꯄꯦꯛ ꯇꯧꯔꯕ ꯃꯇꯨꯡꯗ ꯗꯦꯂꯤꯚꯔꯤ ꯑꯝꯇ ꯇꯧꯁꯤꯕꯤꯔꯛꯑꯣ ꯗꯦꯂꯤꯚꯔꯤ ꯇꯧꯖꯔꯛꯄꯗ ꯈꯔ ꯅꯨꯡꯉꯥꯏꯖꯒꯅꯤ